ꯍꯜꯂꯣ ꯑꯣꯖꯥ ꯀꯔꯅꯖꯤꯠ ꯑꯣꯏꯕꯤꯔꯕꯣ ꯑꯣ ꯑꯣꯖꯥꯒꯤ ꯀ꯭ꯂꯥꯁꯇ ꯑꯉꯥꯡꯁꯤꯡ ꯌꯥꯝꯅ ꯂꯥꯡꯉꯤꯕꯁꯤ ꯀꯔꯤ ꯇꯧꯕ ꯌꯥꯎꯔꯒꯦ ꯀꯔꯤ ꯄ꯭ꯔꯣꯕ꯭ꯂꯦꯝ ꯂꯩꯔꯒꯦ

ꯑꯣ ꯀ꯭ꯂꯥꯁ ꯐꯥꯏꯕ ꯇꯅꯦꯕ ꯑꯣ ꯐꯔꯦ ꯐꯔꯦ ꯑꯗꯨꯗꯤ ꯑꯉꯥꯡꯁꯤꯡꯗꯨꯒꯤ ꯃꯃꯤꯡ ꯃꯊꯥꯁꯤꯡꯗꯣ ꯑꯣꯖꯥꯅ ꯂꯤꯁ ꯑꯃ ꯁꯦꯝꯃꯒ ꯄꯤꯕꯤꯔꯛꯑꯣ ꯑꯗꯨꯒ ꯑꯩ ꯁꯦꯀꯦꯇꯔꯤꯗꯁꯨ ꯔꯤꯄꯣꯠ ꯄꯤꯖꯔꯒꯦ ꯑꯗꯨꯒ ꯑꯩꯈꯣꯏ ꯏꯁꯇꯥꯞ ꯃꯤꯇꯤꯡ ꯑꯃ ꯄꯥꯡꯊꯣꯛꯑꯒ ꯑꯉꯥꯡꯁꯤꯡꯗꯨꯒꯤ ꯃꯥꯒꯤ ꯒꯥꯔꯖ꯭ꯌꯥꯟꯁꯤꯡꯗꯣ ꯑꯗꯨꯗꯁꯨ ꯑꯉꯥꯡꯁꯤꯡꯁꯤꯒꯤ ꯃꯥꯒꯤ ꯀꯦꯔꯦꯛꯇꯔꯁꯤꯡꯗꯣ ꯁꯨꯃꯥꯏꯅ ꯇꯧꯋꯤ ꯍꯥꯏꯕꯗꯣ ꯑꯩꯈꯣꯏ ꯈꯪꯍꯜꯂꯁꯤ ꯍꯣ ꯍꯧꯖꯤꯛꯀꯤ ꯄ꯭ꯔꯣꯕ꯭ꯂꯦꯝꯗꯨ ꯅꯠꯇꯕ ꯑꯇꯩ ꯑꯇꯣꯞꯄ ꯀꯔꯤ ꯀꯔꯤ ꯄ꯭ꯔꯣꯕ꯭ꯂꯦꯝꯁꯤꯡꯗꯤ ꯂꯩꯔꯤ ꯑꯗꯨ ꯃꯇꯥꯡꯗ ꯁꯥꯔꯅ ꯈꯔ ꯍꯥꯏꯕꯤꯔꯛꯑꯣ ꯑꯇꯩ ꯀ꯭ꯂꯥꯁꯀꯤꯁꯨ ꯅꯠꯇꯕꯗ ꯑꯇꯩ ꯁꯥꯔꯒꯤ ꯀ꯭ꯂꯥꯁꯀꯤꯗꯨꯁꯨ ꯅꯠꯇꯕꯗ ꯑꯇꯩꯗ ꯑꯇꯣꯞꯄ ꯀ꯭ꯂꯥꯁꯀꯤꯗꯁꯨ ꯁꯥꯔꯅ ꯑꯣꯖꯥ ꯑꯃ ꯑꯣꯏꯅ ꯑꯗꯨꯝ ꯊꯦꯡꯅꯕ ꯑꯗꯨꯒꯨꯝꯕ ꯑꯉꯥꯡꯁꯤꯡ ꯂꯩꯔꯒꯁꯨ ꯑꯗꯨꯒꯤ ꯀꯩꯅꯣ ꯃꯇꯥꯡꯗ ꯈꯔ ꯀꯩꯅꯣ ꯇꯧꯕꯤꯔꯛꯑꯣ ꯑꯧ

ꯍꯣꯏ ꯍꯣꯏ ꯍꯣꯏ ꯑꯗꯨꯒꯤ ꯑꯉꯥꯡꯁꯤꯡꯗꯨꯒꯤ ꯃꯃꯤꯡꯗꯨꯁꯨ ꯍꯥꯏꯐꯦꯠ ꯁꯥꯔꯅ ꯊꯦꯡꯅꯕꯤꯕ ꯑꯉꯥꯡꯁꯤꯡꯗꯣ ꯑꯗꯨꯒꯤ ꯃꯃꯤꯡꯁꯨ ꯀꯩꯅꯣ ꯇꯧꯕꯤꯔꯛꯑꯣ ꯁꯥꯔꯅ ꯂꯤꯁ ꯏꯈꯠꯂꯛꯄꯗ ꯃꯣꯏꯁꯨ

ꯑꯣ ꯑꯗꯣꯏꯗꯤ ꯑꯩ ꯊꯝꯖꯔꯒꯦ